ꯍꯜꯂꯣ ꯃꯥꯟꯅꯦ ꯃꯥꯟꯅꯦ ꯑꯩꯁꯦ ꯑꯥ ꯍꯣꯏ ꯑꯗꯨ ꯍꯧꯖꯤꯛ ꯀꯥꯟꯁꯦ ꯑꯩ ꯁꯨꯒꯔ ꯂꯦꯕꯦꯜꯁꯨ ꯑꯗꯨꯝ ꯎꯝ ꯍꯦꯟꯒꯠꯂꯦꯀꯣ ꯑꯗꯨꯅ ꯑꯁ ꯑꯩꯁꯦ ꯃꯊꯥ ꯁꯥꯗꯅ ꯅꯪꯅ ꯀꯣꯜ ꯇꯧꯔꯛꯄꯁꯦ ꯌꯥꯝ ꯅꯨꯡꯉꯥꯏꯔꯦ ꯑꯗꯨ ꯁꯨꯒꯔꯒꯤ ꯆꯥꯡꯁꯦ ꯌꯥꯝ ꯑꯩ ꯉꯔꯥꯡ ꯅꯍꯥꯟ ꯌꯦꯡꯉꯦꯕꯀꯣ ꯑꯗꯨ ꯁꯨꯒꯔꯒꯤꯁꯦ ꯑꯁ ꯐꯣꯔ ꯍꯟꯗ꯭ꯔꯦꯗꯀ ꯌꯧꯈ꯭ꯔꯦ ꯑꯩꯗꯤ ꯐꯣꯔ ꯍꯟꯗ꯭ꯔꯦꯗ ꯌꯧꯕꯁꯤꯗꯤ ꯑꯩ ꯈꯪꯗꯦ ꯀꯔꯤ ꯇꯧꯔꯒ ꯈꯪꯗꯦ ꯑꯩꯁꯦ ꯁꯨꯒꯔ ꯋꯥꯡꯂꯕꯅꯤꯅ ꯑꯊꯨꯝꯕꯗꯣ ꯏꯁꯥꯗ ꯌꯥꯝ ꯌꯥꯎꯔꯕꯅꯤꯅ ꯑꯊꯨꯝꯕꯗꯣ ꯍꯦꯟꯅ ꯆꯥꯅꯤꯡꯕꯗꯣ ꯍꯧꯖꯤꯛꯀꯤ ꯒꯣꯔ ꯆꯤꯅꯤ ꯒꯣꯔ ꯆꯤꯅꯤꯒꯁꯦ ꯑꯁ ꯑꯩꯅ ꯌꯥꯝ ꯄꯥꯝꯖꯕꯅꯤꯅꯦ ꯑꯗꯨꯒ ꯈꯣꯡ ꯈꯨꯠꯁꯨ ꯈꯔ ꯈꯔ ꯄꯣꯝꯂꯛꯂꯦꯕꯀꯣ ꯑꯗꯨꯒꯤ ꯍꯤꯗꯥꯛꯄꯨꯗꯤ ꯆꯥꯡ ꯅꯥꯏꯅ ꯆꯥꯏ ꯍꯤꯗꯥꯛꯁꯨ ꯆꯥꯕ ꯑꯗꯨꯒ ꯆꯥꯕꯁꯨ ꯂꯦꯞꯇꯕ ꯑꯩꯁꯦ ꯁꯣꯏꯔꯦꯗ ꯑꯗꯨꯒꯤꯅꯤ ꯑꯗꯣ ꯎꯝ ꯑꯗꯣ ꯑꯗꯣ ꯀꯌꯥ ꯀꯥꯞꯁꯤꯔꯥ ꯍꯪꯅꯤꯡꯕ ꯑꯗꯨ ꯀꯥꯞꯇ꯭ꯔꯗꯤ ꯌꯥꯔꯔꯣꯏ ꯀꯟꯇ꯭ꯔꯣꯜ ꯇꯧꯒꯗꯕꯀꯣ ꯎꯝ ꯍꯣꯏ ꯆꯥꯛꯁꯦ ꯆꯥꯛꯁꯦ ꯑꯩ ꯃꯤꯛꯁ ꯃꯔꯛ ꯃꯔꯛꯇ ꯃꯤꯛꯁ ꯇꯧꯔꯦ ꯑꯗꯣ ꯑꯌꯥꯝꯕ ꯑꯩꯈꯣꯏꯗꯤ ꯑꯗꯨꯝ ꯑꯍꯥꯎꯕꯁꯦ ꯑꯉꯥꯡ ꯑꯣꯏꯔꯤꯉꯩꯗꯒꯤ ꯆꯥꯔꯛꯄꯅꯤꯅꯀꯣ ꯑꯗꯨ ꯍꯦꯛꯇ ꯁꯤꯟꯕꯁꯦ ꯉꯝꯗꯦꯕ ꯑꯗꯨ ꯃꯤꯛꯁꯄꯨꯗꯤ ꯇꯧꯋꯦ ꯑꯗꯣ

ꯑꯗꯣ ꯑꯥ ꯍꯧꯖꯤꯛꯀꯤ ꯖꯨꯁꯀꯤ ꯖꯨꯁ ꯃꯑꯣꯡꯗ ꯔꯣ ꯕꯦꯖ ꯑꯣꯏꯒꯦꯔꯥ ꯐ꯭ꯔꯨꯠꯁ ꯑꯣꯏꯒꯦꯔꯀꯣ ꯑꯗꯨ ꯀꯝꯕꯤꯅꯤꯁꯟ ꯈꯔ ꯍꯥꯏꯕꯤꯎ ꯑꯩ ꯍꯧꯖꯤꯛ ꯀꯥꯟꯁꯦ ꯑꯩ ꯑꯗꯨ ꯊꯛꯂꯒ ꯈꯔ ꯑꯦꯛꯁꯔꯁꯥꯏꯁ ꯇꯧꯒꯦ ꯇꯧꯕ ꯁꯨꯒꯔ ꯀꯟꯇ꯭ꯔꯣꯜ ꯇꯧꯅꯕ ꯑꯥ ꯑꯩꯅ ꯄꯥꯝꯕꯁꯦ ꯕꯤꯠ ꯔꯨꯠꯁꯨ ꯌꯥꯝ ꯄꯥꯝꯃꯦ ꯑꯥ ꯑꯥ ꯑꯗꯨ ꯄꯨꯔꯥ ꯕ꯭ꯂꯦꯟ ꯇꯧꯍꯜꯂꯒ ꯒ꯭ꯔꯥꯏꯟꯗꯔꯅ ꯇꯧꯔꯒ ꯃꯍꯤꯗꯣ ꯑꯥ ꯑꯗꯨ ꯎꯝ ꯑꯗꯨ ꯑꯩ ꯁꯤꯁꯦ ꯑꯥ ꯀꯔꯤ ꯃꯇꯥꯡꯗ ꯍꯥꯏꯗꯤ ꯑꯌꯨꯛ ꯉꯟꯇꯥ ꯑꯦꯝꯇꯤ ꯏꯁꯇꯣꯃꯛꯇ ꯊꯛꯄꯅ ꯐꯕ꯭ꯔꯥ ꯅꯠꯇ꯭ꯔꯒ ꯑꯥ ꯍꯣꯏ ꯑꯁ ꯈꯪꯗꯦꯀꯣ ꯎꯝ ꯎꯝ ꯍꯣꯏ ꯍꯣꯏ ꯍꯣꯏ ꯎꯝ ꯏꯪꯊꯝ ꯊꯥꯅꯤꯅ ꯃꯍꯥꯎꯁꯦ ꯏꯁꯥꯗ ꯃꯍꯥꯎ ꯊꯣꯛꯄꯁꯨ ꯍꯦꯟꯕꯖꯥꯠꯅꯤꯗ ꯆꯥꯕ ꯊꯛꯄꯁꯨ ꯑꯗꯨꯝ ꯆꯞ ꯆꯥꯔꯦꯗꯅꯀꯣ ꯑꯗꯨꯒꯤ ꯑꯗꯨꯒꯤ ꯏꯁꯥꯁꯦ ꯄꯣꯝꯈꯠꯂꯛꯄꯒꯤ ꯋꯥꯔꯦ ꯑꯩꯁꯦ ꯍꯣꯏ ꯍꯣꯏ ꯌꯥꯝ ꯅꯨꯡꯉꯥꯏꯔꯦꯀꯣ